ꯍꯜꯂꯣ ꯑꯣ ꯁ꯭ꯋꯥꯏꯗꯒꯤ ꯃꯤ ꯑꯣꯏꯗꯣꯏꯔꯥ ꯑꯥ ꯑꯩꯁꯤ ꯀꯔꯤꯒꯨꯝꯕ ꯈꯔ ꯈꯛꯇ ꯈꯪꯖꯅꯤꯡꯗꯅ ꯇꯧꯔꯛꯄꯅꯦꯕꯀꯣ ꯑꯩꯁꯤ ꯁ꯭ꯋꯥꯏꯗ ꯀꯣꯏꯔꯛꯄ ꯃꯤꯅꯦꯕ ꯑꯩꯁꯤ ꯃꯇꯝ ꯀꯨꯏꯅ ꯃꯄꯥꯟ ꯂꯝꯗꯒꯤ ꯑꯩꯁꯦ ꯃꯄꯥꯟ ꯂꯝꯗꯒꯤ ꯊꯣꯛꯂꯛꯄꯅꯦ ꯑꯗꯨ ꯑꯩꯅ ꯍꯥꯏꯕꯗꯤ ꯍꯟꯗꯛ ꯀꯩꯅꯣ ꯎꯝ ꯏꯀꯨꯏ ꯀꯨꯏꯗꯅ ꯊꯣꯛꯈꯤꯕ ꯏꯃꯣꯏꯅꯨꯁꯦ ꯁꯤꯒꯤ ꯃꯇꯥꯡꯗ ꯑꯩꯅ ꯀꯔꯤꯒꯨꯝꯕ ꯈꯔ ꯈꯛꯇꯪ ꯈꯪꯖꯅꯤꯡꯗꯅ ꯍꯪꯂꯛꯄꯅꯦꯕ ꯑꯗꯣ ꯀꯔꯤꯒꯨꯝꯕ ꯈꯔ ꯑꯗꯨꯝ ꯍꯥꯏꯕꯤꯕ ꯌꯥꯒꯗ꯭ꯔꯥ ꯍꯥꯏꯕꯗꯤꯀꯣ ꯏꯃꯣꯏꯅꯨꯁꯤ ꯊꯣꯛꯄ ꯃꯇꯝꯗ ꯏꯃꯨꯡꯗꯨꯗ ꯂꯩꯔꯤꯕ ꯃꯅꯦꯝ ꯑꯃꯒ ꯃꯃꯧ ꯅꯨꯄꯤ ꯑꯃꯒ ꯃꯕꯥꯅꯤꯅ ꯇꯧꯒꯗꯕ ꯊꯕꯛ ꯑꯗꯨꯗꯒꯤꯗꯤ ꯃꯕꯥꯟꯅꯤꯅ ꯏꯃꯣꯏꯅꯨꯒꯤ ꯃꯇꯥꯡꯗ ꯃꯕꯥꯟꯅꯤꯅ ꯋꯥꯔꯤ ꯁꯥꯟꯅꯕꯒꯤ ꯃꯇꯥꯡ ꯀꯔꯤ ꯀꯔꯤ ꯇꯧꯒꯅꯤ ꯍꯥꯏꯕꯒꯤ ꯃꯇꯥꯡꯗ ꯁꯝꯂꯞꯅ ꯍꯥꯏꯕꯤꯔꯛꯎꯅꯦ

ꯎꯝ ꯑꯗꯨ ꯍꯟꯗꯛ ꯏꯃꯣꯏꯅꯨꯗꯨ ꯁꯣꯝꯒꯤꯁꯨ ꯄꯥꯡꯊꯣꯛꯈꯤꯕ ꯅꯠꯇ꯭ꯔꯣ ꯎꯝ ꯑꯗꯨꯝ ꯐꯖꯅ ꯄꯥꯡꯊꯣꯛꯈ꯭ꯔꯦ ꯎꯝ ꯍꯥꯏꯕꯗꯤ ꯃꯃꯧꯒ ꯃꯅꯦꯝꯒ ꯍꯥꯏꯕꯗꯤ ꯏꯃꯣꯏꯅꯨꯁꯤꯗ ꯑꯗꯨꯝ ꯁꯥꯟꯅꯕ ꯌꯥꯕ ꯋꯥꯔꯤ ꯁꯤ ꯇꯧꯕ ꯌꯥꯏ ꯈꯣꯠꯄ ꯌꯥꯏ ꯍꯥꯏꯕꯗꯣ ꯑꯣ ꯌꯥꯔꯦ ꯈꯔ ꯍꯥꯏꯁꯤꯗ ꯑꯗꯨꯝ ꯊꯝꯃꯒꯦ ꯊꯝꯃꯒꯦ